ꯑꯣ ꯒꯥꯔꯤ ꯒꯥꯔꯤꯒꯤ ꯚꯔꯥꯁꯤ ꯀꯌꯥ ꯇꯥꯕꯤꯔꯒꯦ ꯑꯣ ꯂꯨꯄꯥ ꯆꯥꯝꯃ ꯇꯥꯔꯦ ꯑꯗꯨ ꯆꯥꯝꯃ ꯇꯥꯔꯦ ꯍꯥꯏꯕ ꯑꯗꯨ ꯑꯩ ꯃꯅꯤ ꯄꯔꯁꯇ ꯄꯩꯁꯥ ꯌꯥꯎꯔꯝꯗ꯭ꯔꯦ ꯑꯗꯨ ꯀꯃꯥꯏꯅ ꯇꯧꯁꯦ ꯍꯥꯏꯕꯅꯣ ꯑꯗꯨ ꯏꯎ ꯄꯤ ꯑꯥꯏꯒꯤ ꯅꯝꯕꯔꯀ ꯄꯥꯏꯕ꯭ꯔꯣ ꯅꯠꯇ꯭ꯔꯒꯅ ꯖꯤꯄꯦ ꯑꯣꯔ ꯄꯦꯇꯤꯑꯦꯝꯒ ꯄꯥꯏꯕ꯭ꯔꯣ ꯐꯣꯟ ꯄꯦꯒ ꯄꯥꯏꯕ꯭ꯔꯣ ꯄꯥꯏꯔꯒꯗꯤ ꯖꯤꯄꯦꯗ ꯑꯣꯏꯔꯣ ꯖꯤꯄꯦ ꯅꯝꯕꯔꯗꯨ ꯄꯤꯔꯛꯑꯣ ꯑꯩ ꯄꯩꯁꯥꯗꯣ ꯀꯥꯞꯆꯔꯛꯑꯒꯦ ꯑꯗꯨ ꯄꯩꯁꯥꯗꯣ ꯇꯁꯦꯡꯅ ꯌꯥꯎꯗ ꯇꯧꯕꯅꯦ ꯌꯥꯔꯒꯗꯤ ꯖꯤꯄꯦꯒꯤ ꯅꯝꯕꯔꯗꯨ ꯑꯝꯇ ꯄꯤꯕꯤꯔꯛꯑꯒ ꯑꯣꯟꯂꯥꯏꯟꯗ ꯑꯗꯨꯝ ꯄꯦꯃꯦꯟ ꯇꯧꯕꯤꯔꯝꯃꯒꯦ ꯑꯩꯁꯨ ꯎꯄꯥꯏ ꯂꯩꯇ ꯇꯧꯕꯅꯦ ꯑꯗꯨ ꯍꯣ ꯌꯥꯔꯦ ꯅꯝꯕꯔꯗꯨ ꯄꯤꯔꯛꯑꯣ ꯐꯔꯦ ꯑꯗꯨꯗ ꯑꯗꯨ ꯑꯣꯏꯅ ꯀꯥꯞꯄꯛꯑꯒꯦ